ꯉꯥ ꯐꯥꯕ ꯃꯇꯝꯗ ꯑꯩꯈꯣꯏꯅ ꯁꯤꯖꯤꯟꯅꯕ ꯇꯦꯛꯅꯤꯛ ꯑꯃꯗꯤ ꯂꯥꯜꯂꯣꯡ ꯈꯔ ꯍꯥꯏꯖꯔꯒꯗꯤ ꯑꯩꯈꯣꯏꯅ ꯉꯥ ꯐꯥꯕ ꯆꯠꯂꯝꯗꯥꯏꯗ ꯉꯥ ꯑꯗꯨ ꯐꯥꯕ ꯉꯝꯅꯕ ꯉꯥꯅ ꯄꯥꯝꯖꯕ ꯍꯥꯏꯕꯗꯤ ꯍꯦꯛ ꯀꯩꯅꯣ ꯉꯥꯁꯦ ꯐꯥꯕ ꯉꯝꯅꯕ ꯃꯆꯤꯟꯖꯥꯛ ꯈꯔ ꯌꯣꯝꯖꯤꯟꯖꯕ ꯑꯃꯗꯤ ꯈꯣꯏꯅ ꯊꯥꯛꯑꯒꯅ ꯃꯥꯒꯤ ꯈꯣꯏꯗ ꯁꯤꯖꯤꯟꯅꯕ ꯌꯥꯕ ꯃꯆꯤꯟꯖꯥꯛ ꯄꯨꯕꯤꯕ ꯏꯟ ꯁꯣꯜꯂꯒꯅ ꯏꯟꯗꯨꯅ ꯊꯥꯕ ꯌꯥꯕ ꯃꯐꯝꯗ ꯌꯦꯡꯉꯒ ꯏꯟꯗ ꯊꯥꯊꯕ ꯌꯥꯕ ꯃꯆꯤꯟꯖꯥꯛ ꯄꯨꯖꯕ ꯑꯗꯒꯤ ꯀꯩꯅꯣ ꯂꯨꯒꯨꯝꯕ ꯇꯥꯏꯖꯦꯞꯀꯨꯝꯕ ꯃꯌꯥꯝ ꯑꯁꯦ ꯁꯤꯖꯤꯟꯅꯖꯩ ꯑꯗꯨꯗꯨꯒ ꯑꯩꯈꯣꯏꯅ ꯆꯠꯇ꯭ꯔꯤꯉꯩꯒꯤ ꯃꯃꯥꯡꯗ ꯉꯥ ꯐꯥꯕ ꯆꯠꯂꯝꯗꯥꯏꯗ ꯑꯩꯈꯣꯏꯅ ꯉꯥ ꯐꯥꯕ ꯆꯠꯄ ꯍꯥꯏꯕꯁꯤꯗꯕꯨ ꯏꯁꯤꯡꯗ ꯀꯨꯝꯕ ꯀꯌꯥꯃꯔꯣꯝ ꯑꯃꯁꯨ ꯌꯥꯎꯔꯛꯏ ꯀꯔꯤ ꯀꯔꯤ ꯇꯤꯟ ꯀꯥꯡ ꯂꯩꯔꯝꯒꯗꯒꯦ ꯍꯥꯏꯕ ꯄꯣꯠꯇꯣ ꯈꯪꯗꯕꯅ ꯑꯩꯈꯣꯏꯅ ꯏꯁꯥꯗ ꯄ꯭ꯔꯣꯇꯦꯛꯁꯟ ꯑꯣꯏꯅ ꯐꯨꯔꯤꯠ ꯑꯁꯥꯡꯕꯤ ꯑꯗꯒꯤ ꯈꯣꯡꯒ꯭ꯔꯥꯎ ꯑꯁꯥꯡꯕꯤ ꯈꯨꯉꯨꯞ ꯕꯨꯠꯅꯆꯤꯡꯕ ꯀꯌꯥꯃꯔꯣꯝ ꯑꯃ ꯁꯦꯝ ꯁꯥꯖꯔꯒ ꯆꯠꯆꯩ ꯑꯗꯨꯒ ꯑꯩꯅ ꯅꯣꯡꯃꯗ ꯇꯨꯔꯦꯟꯗ ꯉꯥ ꯐꯥꯕ ꯃꯇꯝꯗ ꯌꯥꯝꯗ꯭ꯔꯕꯗ ꯄꯨꯡ ꯑꯍꯨꯝ ꯃꯔꯤꯗꯤ ꯂꯩꯔꯒ ꯉꯥ ꯐꯥꯖꯩ